ꯑꯩꯅ ꯑꯩꯒꯤ ꯌꯨꯝꯒ ꯑꯃꯗꯤ ꯑꯩꯒꯤ ꯌꯨꯝꯒ ꯌꯨꯝꯂꯣꯟꯅꯕ ꯍꯥꯏꯕꯗꯤ ꯌꯨꯝꯊꯪꯅꯕꯒ ꯂꯝꯒꯤ ꯃꯇꯥꯡꯗ ꯆꯥꯎꯅ ꯆꯌꯦꯠꯅꯕ ꯑꯃꯒꯤ ꯊꯧꯗꯣꯛꯇ ꯈꯠꯅ ꯆꯩꯅꯕ ꯊꯥꯡ ꯇꯦꯟ ꯄꯥꯏꯅꯗꯨꯅ ꯍꯥꯠꯅ ꯇꯨꯞꯅꯕꯒꯤ ꯊꯥꯛꯐꯥꯎꯕ ꯌꯧꯔꯝꯂꯕ ꯃꯇꯨꯡꯗ ꯑꯩ ꯑꯩꯅ ꯑꯆꯨꯝꯕꯒꯤꯗꯃꯛꯇ ꯃꯁꯤꯗ ꯃꯤ ꯈꯠꯅꯔꯒ ꯊꯤꯅꯅꯕꯒꯤ ꯃꯍꯨꯠꯇꯤ ꯑꯆꯨꯝꯕ ꯕꯤꯆꯥꯔꯒꯤꯗꯃꯛꯇ ꯑꯩꯅ ꯌꯥꯝꯅ ꯄꯨꯛꯆꯦꯟ ꯐꯕ ꯄꯩꯁꯥ ꯄꯩꯁꯥꯒꯤ ꯈꯟꯗꯕ ꯑꯆꯨꯝꯕꯒꯤꯗꯃꯛꯇ ꯆꯣꯡꯊꯣꯛꯂꯕ ꯎꯀꯤꯜ ꯑꯃ ꯊꯤꯗꯨꯅ ꯑꯩꯅ ꯃꯔꯝ ꯆꯥꯅ ꯋꯥꯌꯦꯟꯕꯤꯅꯕꯒꯤꯗꯃꯛꯇ ꯑꯩꯅ ꯍꯥꯏꯖꯔꯨꯕ ꯃꯇꯝꯗ ꯎꯀꯤꯜ ꯑꯗꯨꯅꯁꯨ ꯍꯔꯥꯎ ꯍꯔꯥꯎ ꯄꯩꯁꯥꯒꯤ ꯂꯥꯏꯔꯕ ꯏꯟꯅꯥꯈꯨꯟꯕꯒꯤ ꯈꯥꯏꯗꯅ ꯑꯆꯨꯝꯕꯒꯤꯗꯃꯛꯇ ꯃꯍꯥꯛꯅ ꯍꯥꯏꯕꯗꯤ ꯎꯀꯤꯜ ꯑꯗꯨꯅ ꯃꯇꯦꯡ ꯄꯥꯡꯕꯤꯈꯤ ꯃꯔꯝ ꯑꯁꯤꯅ ꯑꯩꯅ ꯑꯩꯒꯤ ꯏꯃꯨꯡ ꯃꯅꯨꯡꯒ ꯑꯩꯒ ꯍꯥꯏꯕꯗꯤ ꯑꯩꯒꯤ ꯌꯨꯝꯒ ꯌꯨꯝꯂꯣꯟꯅꯕꯒ ꯊꯣꯛꯏꯕ ꯂꯝꯒꯤ ꯃꯇꯥꯡꯗ ꯆꯌꯦꯠꯅꯕ ꯑꯁꯤꯒꯤ ꯎꯀꯤꯜ ꯑꯁꯤꯅ ꯌꯥꯝꯅ ꯃꯔꯤꯛ ꯆꯨꯝꯕ ꯂꯩꯀꯥꯏꯅꯁꯨ ꯑꯩꯅꯁꯨ ꯑꯗꯨꯒ ꯑꯩꯒꯤ ꯌꯨꯝꯊꯪꯅꯕꯅꯁꯨ ꯑꯃꯗꯤ ꯑꯩꯒꯤ ꯐꯦꯃꯤꯂꯤꯅꯁꯨ ꯍꯔꯥꯎꯕ ꯍꯥꯏꯕꯗꯤ ꯄꯥꯝꯕ ꯃꯑꯣꯡꯗ ꯎꯀꯤꯜ ꯑꯁꯤꯅ ꯑꯆꯨꯝꯕꯒꯤꯗꯃꯛꯇ ꯋꯥꯌꯦꯟꯕꯤꯗꯨꯅ ꯑꯐꯕ ꯃꯑꯣꯡꯗ ꯂꯪꯂꯥ ꯂꯪꯖꯤꯟ ꯍꯥꯏꯕꯗꯤ ꯑꯅꯤꯃꯛꯀꯤ ꯈꯪꯗꯅ ꯑꯆꯨꯝꯕꯒꯤꯗꯃꯛꯇ ꯎꯀꯤꯜ ꯑꯁꯤꯅ ꯎꯀꯤꯜ ꯑꯁꯤꯗꯒꯤ ꯑꯩ ꯆꯥꯎꯅ ꯃꯇꯦꯡ ꯄꯥꯡꯈꯤ